ꯍꯦꯜꯂꯣ ꯁꯤꯁꯦ ꯚꯤꯂꯦꯖ ꯑꯣꯐꯤꯁꯥꯔ ꯑꯣꯏꯕꯤꯔꯕ꯭ꯔꯥ ꯄꯟꯆꯥꯌꯦꯠꯀꯤ ꯑꯩꯁꯦ ꯀꯥꯁ ꯁꯔꯇꯤꯐꯤꯀꯦꯠ ꯑꯃ ꯑꯃꯇ ꯂꯧꯒꯦ ꯇꯧꯕ ꯑꯩ ꯑꯉꯥꯡꯁꯤꯡꯒꯤ ꯏꯁꯀꯣꯂꯥꯔꯁꯤꯞꯀꯤ ꯑꯦꯄ꯭ꯂꯥꯏ ꯇꯧꯅꯤꯡꯉꯥꯏ ꯂꯧꯒꯦ ꯇꯧꯕ ꯑꯗꯣ ꯀꯔꯤ ꯀꯔꯤ ꯗꯣꯀꯨꯃꯦꯟꯁꯤꯡ ꯀꯃꯥꯏꯅ ꯇꯧꯕ ꯀꯔꯝ ꯀꯔꯝ ꯆꯪꯒꯅꯤ ꯑꯗꯨꯁꯨ ꯑꯃꯇ ꯍꯥꯏꯕꯤꯔꯛꯑꯣ

ꯍꯣꯏ ꯌꯥꯝ ꯅꯨꯡꯉꯥꯏꯖꯔꯦ ꯊꯦꯡꯀꯤꯌꯨ ꯌꯥꯝ ꯊꯥꯒꯠꯆꯔꯤ ꯚꯦꯂꯨꯑꯦꯕꯜ ꯋꯥꯔꯗꯁꯤꯡ ꯁꯦꯌꯔ ꯇꯧꯕꯤꯔꯕ ꯎꯝ ꯑꯥ ꯍꯣꯏ